ꯑꯩꯈꯣꯏꯒꯤ ꯆꯥꯛꯈꯨꯝꯗ ꯑꯦꯂꯦꯛꯇ꯭ꯔꯤꯁꯤꯇꯤꯒꯤ ꯑꯣꯏꯕ ꯄꯣꯠꯂꯝꯁꯤꯡ ꯍꯥꯏꯔꯒꯗꯤ ꯏꯟꯗꯛꯁꯟ ꯔꯥꯏꯁ ꯀꯨꯀꯔ ꯑꯗꯨꯒ ꯋꯥꯁꯤꯡ ꯃꯤꯆꯤꯟ ꯑꯗꯨꯒ ꯑꯁꯤꯅ ꯆꯤꯡꯕ ꯃꯌꯥꯝ ꯑꯃ ꯂꯩꯈ꯭꯭ꯔꯦ ꯀꯣ ꯑꯗꯨꯒ ꯍꯥꯟꯅꯒꯤ ꯃꯇꯝꯗ ꯑꯩꯈꯣꯏꯅ ꯁꯤꯒꯤ ꯑꯦꯂꯦꯛꯇ꯭ꯔꯤꯁꯤꯇꯤꯒꯤ ꯂꯥꯛꯇ꯭ꯔꯤꯉꯩ ꯃꯇꯝꯗꯗꯤ ꯑꯩꯈꯣꯏꯅ ꯆꯥꯛꯈꯨꯝꯗ ꯆꯥꯛ ꯊꯣꯡꯕꯁꯤ ꯐꯨꯡꯒꯥ ꯆꯥꯛꯈꯨꯝ ꯂꯩꯔꯪꯗ ꯇꯧꯔꯒ ꯊꯣꯡꯉꯦ ꯆꯔꯨꯅ ꯊꯣꯡꯕꯁꯨ ꯌꯥꯎꯔꯦ ꯑꯗꯨꯗꯒꯤ ꯆꯐꯨ ꯎꯌꯥꯟꯗꯣ ꯃꯨꯔꯒꯁꯨ ꯑꯩꯈꯣꯏꯅ ꯇꯥꯛꯄ ꯑꯃ ꯆꯪꯉꯦ ꯑꯗꯨꯗꯒꯤ ꯀꯩꯅꯣ ꯑꯩꯈꯣꯏ ꯀꯔꯤ ꯍꯥꯏꯇꯥꯔꯦ ꯁꯤꯡꯅ ꯊꯣꯡꯕ ꯑꯌꯥꯝꯕꯅ ꯑꯗꯣ ꯆꯐꯨ ꯎꯌꯥꯟ ꯈꯥꯕꯩ ꯆꯦꯒꯞ ꯁꯨꯃꯥꯏꯅ ꯇꯧꯔꯝꯃꯤ ꯍꯧꯖꯤꯛꯀꯤ ꯃꯇꯝꯗꯗꯤ ꯀꯩꯅꯣꯒꯤ ꯃꯇꯝ ꯍꯥꯏꯇꯥꯔꯦ ꯍꯧꯖꯤꯛꯇꯤ ꯆꯥꯎꯈꯠꯂꯛꯑꯕꯅꯤꯅ ꯑꯦꯂꯦꯛꯇ꯭ꯔꯤꯁꯤꯇꯤꯒꯤ ꯑꯣꯏꯔꯛꯄ ꯄꯣꯠꯂꯝꯁꯤꯡꯗꯗꯤ ꯃꯈꯟ ꯃꯈꯥ ꯀꯌꯥꯒꯤ ꯅꯨꯉꯥꯏꯕ ꯑꯗꯨꯗꯒꯤ ꯑꯍꯣꯟꯒ ꯀꯌꯥ ꯑꯃ ꯂꯥꯛꯈ꯭ꯔꯦ ꯍꯧꯖꯤꯛꯇꯤ ꯑꯗꯨꯗꯅ ꯍꯥꯟꯅꯒꯤ ꯌꯥꯝꯅ ꯑꯩꯈꯣꯏꯒꯤ ꯋꯥꯔꯝꯕ ꯅꯨꯉꯥꯏꯇꯥꯕ ꯃꯌꯥꯝꯗꯣ ꯍꯧꯖꯤꯛꯇꯤ ꯒꯌꯥꯁ ꯂꯥꯛꯑꯦ ꯑꯗꯨꯗꯒꯤ ꯑꯦꯂꯦꯛꯇ꯭ꯔꯤꯁꯤꯇꯤꯒꯤ ꯀꯩꯅꯣ ꯑꯣꯏꯅꯒꯗꯤ ꯒꯌꯥꯁ ꯑꯗꯨꯗꯒꯤ ꯁꯤꯂꯤꯟꯗꯔ ꯃꯥꯒꯤ ꯃꯩꯒꯤ ꯑꯌꯥꯝꯕ ꯑꯦꯂꯦꯛꯇ꯭ꯔꯤꯁꯤꯇꯤꯒꯤ ꯂꯣꯏꯅ ꯀꯩꯅꯣ ꯂꯥꯛꯑꯕꯅꯤꯅ ꯌꯥꯝꯅ ꯅꯨꯉꯥꯏꯔꯦ ꯑꯗꯨꯒ ꯃꯇꯝ ꯑꯃꯗꯗꯤ ꯌꯥꯝꯅ ꯑꯩꯈꯣꯏꯅ ꯀꯩꯅꯣ ꯇꯧꯗ꯭ꯔꯤꯉꯩ ꯃꯇꯝꯗꯗꯤ ꯌꯥꯝꯅ ꯋꯥꯔꯝꯕ ꯑꯗꯣ ꯍꯧꯖꯤꯛꯇꯤ ꯑꯗꯨꯒꯤ ꯍꯥꯏꯗꯤ ꯑꯗꯨꯛꯀꯤ ꯃꯇꯤꯛ ꯌꯥꯝ ꯅꯨꯉꯥꯏꯔꯦ ꯍꯥꯏꯇꯥꯔꯦ ꯑꯦꯂꯦꯛꯇ꯭ꯔꯤꯁꯤꯇꯤꯒꯤ ꯄꯣꯠꯁꯦ ꯂꯣꯏꯅ ꯂꯥꯛꯑꯕꯅꯤꯅ ꯅꯨꯡꯁꯨꯒꯨꯝꯕ ꯑꯍꯥꯟꯕꯗ ꯑꯩꯈꯣꯏꯅ ꯇꯧꯔꯝꯕꯁꯦ ꯒ꯭ꯔꯥꯏꯟꯗꯔ ꯂꯩꯔꯦ ꯍꯧꯖꯤꯛꯅ ꯃꯇꯝ ꯍꯧꯖꯤꯛ ꯀꯩꯅꯣ ꯃꯃꯥꯡꯉꯩꯗꯅ ꯅꯨꯡꯁꯨ ꯑꯣꯏꯅ ꯇꯧꯔꯝꯃꯦ ꯑꯩꯈꯣꯏꯅ ꯀꯨꯞꯍꯟꯅꯕ ꯑꯗꯨꯗꯒꯤ ꯐ꯭ꯔꯤꯖ ꯍꯧꯖꯤꯛꯅ ꯐ꯭ꯔꯤꯖ ꯂꯩꯔꯦ ꯑꯗꯨꯗꯒꯤ ꯃꯃꯥꯡꯉꯩꯗꯅ ꯑꯩꯈꯣꯏꯅ ꯐ꯭ꯔꯤꯖꯀꯨꯝꯕ ꯏꯪꯍꯟꯅꯕꯁꯦ ꯂꯩꯇꯕꯅꯤꯅ ꯈꯔꯨꯡꯒꯨꯝꯕꯗ ꯏꯁꯤꯡ ꯍꯥꯞꯄꯒ ꯏꯪꯍꯟꯂꯒ ꯏꯪ ꯏꯪ ꯂꯥꯎꯕꯗꯣ ꯑꯣꯏꯅ ꯊꯛꯅꯔꯝꯃꯦ ꯁꯨꯃꯥꯏꯅ ꯇꯧꯏ ꯑꯗꯣ ꯑꯍꯣꯡꯕꯁꯦ ꯆꯦꯟꯖꯁꯦ ꯑꯗꯨꯛꯀꯤ ꯃꯇꯤꯛ ꯂꯥꯛꯑꯦ ꯍꯥꯏꯇꯥꯔꯦ ꯑꯦꯂꯦꯛꯇ꯭ꯔꯤꯁꯤꯇꯤꯒꯤ ꯀꯩꯅꯣ ꯂꯥꯛꯄꯗꯒꯤ ꯑꯗꯨꯅ ꯍꯥꯟꯅꯒꯤ ꯀꯩꯅꯣꯗꯨꯗꯤ ꯍꯧꯖꯤꯛꯇꯤ ꯑꯍꯣꯡꯕ ꯂꯩꯔꯕꯅꯤꯅ ꯂꯣꯏꯅ ꯃꯥꯡꯈ꯭ꯔꯦ ꯑꯗꯨꯅ ꯍꯧꯖꯤꯛꯀꯟꯒꯤ ꯑꯅꯧꯕ ꯑꯣꯜꯂꯛꯄꯁꯤꯗꯗꯤ ꯃꯩꯒꯤ ꯉꯥꯛꯇ ꯑꯌꯥꯝꯕ ꯂꯣꯏꯅ ꯁꯤꯖꯤꯟꯅꯔꯦ ꯍꯥꯏꯇꯥꯔꯦ